ꯑꯩꯅ ꯑꯩꯒꯤ ꯁꯥ ꯁꯟꯁꯤꯡꯒꯤ ꯃꯔꯛꯇ ꯌꯥꯝꯅ ꯅꯨꯡꯁꯤ ꯆꯥꯟꯅꯅ ꯂꯩ ꯑꯩꯒꯤ ꯍꯧꯗꯣꯡ ꯑꯃ ꯂꯩꯖꯩ ꯍꯧꯗꯣꯡ ꯑꯗꯨꯒꯤ ꯃꯆꯨꯅ ꯑꯉꯧꯕꯒ ꯎꯠ ꯃꯆꯨꯒ ꯂꯥꯡꯕꯅꯤ ꯑꯩꯅ ꯍꯧꯗꯣꯡ ꯑꯗꯨꯕꯨ ꯌꯥꯝꯅ ꯅꯨꯡꯁꯤꯅ ꯃꯃꯤꯡ ꯑꯃ ꯊꯣꯟꯖꯩ ꯑꯃꯁꯨꯡ ꯃꯥꯒꯤ ꯃꯃꯤꯡꯗꯤ ꯒꯨꯞꯇꯨ ꯀꯧꯋꯤ ꯍꯧꯗꯣꯡ ꯑꯁꯤ ꯑꯩꯅ ꯌꯥꯝꯅ ꯅꯨꯡꯁꯤ ꯆꯥꯟꯅꯅ ꯄꯤꯛꯂꯤꯉꯩꯗꯒꯤ ꯑꯩꯅ ꯃꯔꯨꯞ ꯑꯃꯒꯤ ꯌꯨꯝꯗꯒꯤ ꯄꯨꯔꯛꯄꯅꯤ ꯑꯩꯅ ꯁꯪꯒꯣꯝ ꯏꯟꯗꯨꯅ ꯑꯩꯒ ꯄꯨꯟꯅ ꯇꯨꯝꯃꯤꯟꯅꯩ ꯃꯗꯨꯅ ꯆꯥꯎꯅꯕ ꯌꯣꯛꯂꯛꯏ ꯍꯧꯖꯤꯛꯇꯤ ꯆꯥꯎꯔꯦ ꯃꯄꯨꯡ ꯐꯥꯔꯦ ꯑꯩꯈꯣꯏꯒꯤ ꯌꯨꯝꯒꯤ ꯃꯅꯥꯛꯇ ꯍꯧꯗꯣꯡ ꯑꯃꯁꯨ ꯂꯩ ꯃꯥꯒ ꯑꯗꯨꯝ ꯌꯥꯝꯅ ꯃꯇꯝꯗ ꯁꯥꯟꯅꯩ ꯅꯣꯡꯐꯥꯗꯣꯛꯁꯨ ꯑꯩꯈꯣꯏꯗ ꯄꯨꯟꯅ ꯇꯨꯝꯃꯤ ꯑꯩꯅ ꯑꯩꯒꯤ ꯍꯧꯗꯣꯡꯕꯨ ꯌꯥꯝꯅ ꯂꯨꯅ ꯇꯧꯖꯩ ꯃꯁꯥ ꯅꯥꯟꯅ ꯊꯝꯃꯤ ꯅꯨꯡꯇꯤꯒꯤ ꯏꯔꯨꯕꯤꯖꯕꯤ ꯑꯐꯕ ꯃꯆꯤꯟꯆꯥꯛ ꯄꯤꯖꯩ ꯅꯥꯔꯛꯄꯗꯁꯨ ꯍꯣꯁꯄꯤꯇꯥꯜꯗ ꯄꯨꯗꯨꯅ ꯂꯥꯏꯌꯦꯡꯕꯤ ꯍꯧꯗꯣꯡꯅꯁꯨ ꯑꯩꯕꯨ ꯌꯥꯝꯅ ꯅꯤꯡꯖꯩ